ꯍꯂꯣ ꯁꯤ ꯑꯩꯈꯣꯏꯒꯤ ꯌꯨꯅꯥꯀꯣ ꯁ꯭ꯀꯨꯜꯒꯤꯗꯨꯔꯥ ꯑꯣ ꯑꯣ ꯑꯩꯁꯦ ꯉꯁꯥꯏꯁꯨ ꯐꯣꯟꯁꯦ ꯍꯟꯖꯤꯟ ꯍꯟꯖꯤꯟꯅ ꯀꯩꯅꯣ ꯇꯧꯖꯔꯛꯑꯝꯕꯅꯦꯕ ꯑꯗ ꯊꯥꯡꯒꯠꯄꯤꯔꯛꯇ꯭ꯔꯦ ꯄꯥꯏꯕꯤꯔꯛꯇ꯭ꯔꯦ ꯑꯩꯒꯤ ꯑꯩꯒꯤꯅꯦ ꯑꯩꯒꯤ ꯏꯆꯥꯅꯨꯄꯥꯁꯦ ꯖꯦꯛꯁꯟ ꯀ꯭ꯂꯥꯁ ꯊ꯭ꯔꯤꯀꯣ ꯔꯣꯜ ꯅꯝꯕꯔ ꯐꯣꯔꯇꯤ ꯐꯣꯔ ꯃꯥꯁꯦ ꯍꯧꯖꯤꯛꯁꯦ ꯀꯟꯅ ꯃꯁꯥꯁꯦ ꯁꯥꯒꯠꯇꯅ ꯂꯩꯕ ꯐꯤꯕꯔ ꯇꯧꯕ ꯑꯗꯨꯅ ꯃꯥꯁꯦ ꯑꯩꯅ ꯅꯨꯃꯤꯠ ꯍꯨꯝꯅꯤꯒꯨꯝꯕꯗꯪ ꯁ꯭ꯀꯨꯜꯁꯦ ꯂꯤꯞ ꯂꯧꯖꯒꯦꯅ ꯃꯦꯝꯗ ꯍꯥꯏꯖꯒꯦ ꯇꯧꯕꯅꯤ

ꯍꯣꯏ ꯍꯣꯏ ꯍꯣꯏ ꯃꯦꯝ ꯎꯝ ꯍꯣꯏ ꯍꯣꯏ ꯃꯦꯝ ꯍꯣꯏ ꯍꯣꯏ ꯃꯦꯝ ꯃꯦꯝ ꯑꯩꯈꯣꯏ ꯀ꯭ꯂꯥꯁ ꯊ꯭ꯔꯤꯅꯤꯀꯣ ꯖꯦꯛꯁꯟ ꯑꯥ ꯑꯥ ꯌꯥꯔꯦ ꯌꯥꯔꯦ ꯃꯦꯝ ꯎꯝ ꯊꯦꯡꯀ꯭ꯌꯨ ꯊꯦꯡꯀ꯭ꯌꯨ